ꯁꯤꯒꯤꯁꯤ ꯏꯃꯣꯝ ꯍꯣꯇꯦꯜꯗꯨ ꯑꯣꯏꯕꯤꯔꯕꯣ ꯑꯥ ꯃꯥꯅꯦ ꯉꯁꯥꯏ ꯃꯤꯅꯤꯠ ꯇꯔꯥꯃꯨꯛꯀꯤ ꯃꯃꯥꯡꯗ ꯐꯣꯟ ꯇꯧꯖꯔꯝꯕꯗꯨꯅꯦ ꯑꯣꯔꯗꯔ ꯆꯥꯅꯕ ꯑꯣꯔꯗꯔ ꯇꯧꯈꯤꯕꯗꯣ ꯑꯪ ꯑꯩ ꯃꯤꯡ ꯌꯦꯡꯈꯣꯝ ꯔꯣꯁꯃꯤꯅꯥ ꯀꯛꯆꯤꯡ ꯃꯌꯥꯏ ꯂꯩꯀꯥꯏꯗꯒꯤ ꯉꯁꯥꯏ ꯑꯣꯔꯗꯔ ꯇꯧꯈꯤꯕꯗꯣ ꯑꯗꯨ ꯑꯩ ꯀꯔꯤꯒꯨꯝꯕ ꯑꯝꯇ ꯍꯥꯏꯒꯦ ꯇꯧꯕꯅꯦ ꯄꯣꯠ ꯉꯁꯥꯏꯒꯤ ꯄꯦꯛꯀꯤꯡ ꯇꯧꯕꯗꯣ ꯑꯣꯔꯗꯔ ꯇꯧꯕꯗꯣ ꯊꯤꯟꯕ ꯂꯥꯛꯄꯤꯗ꯭ꯔꯤꯕ ꯅꯠꯇ꯭ꯔꯣ ꯍꯣꯏ ꯑꯗꯨꯏ ꯑꯣꯏꯇꯥꯔꯗꯤ ꯉꯁꯥꯏꯒꯤꯗꯨꯗ ꯍꯨꯟꯗꯣꯛꯄ ꯌꯥꯕ ꯀꯔꯠꯂꯤ ꯍꯥꯏꯗꯤ ꯄ꯭ꯂꯦꯠ ꯑꯍꯨꯝ ꯐꯣꯔꯛ ꯃꯔꯤ ꯏꯁꯄꯨꯟ ꯃꯔꯤ ꯅꯦꯞꯀꯤꯟ ꯈꯔꯒ ꯍꯥꯞꯄꯤꯔꯛꯄ ꯌꯥꯒꯗ꯭ꯔꯥ ꯍꯥꯏꯒꯦ ꯇꯧꯕꯒꯤ ꯍꯣꯏ ꯌꯥꯅꯤ ꯑꯗꯨꯑꯣꯏꯗꯤ ꯑꯗꯨꯒꯤ ꯃꯥꯒꯤ ꯑꯆꯪꯕ ꯄꯩꯁꯥꯗꯣ ꯀꯌꯥꯝ ꯑꯣꯏꯗꯣꯏꯅꯣ ꯍꯥꯏꯕꯗꯣ ꯍꯣꯔꯦꯟ ꯑꯗꯨꯒꯤꯗ ꯄ꯭ꯔꯥꯏꯖꯇꯣ ꯑꯗꯨꯝ ꯍꯥꯞꯄꯤꯔꯛꯑꯣ ꯍꯣꯏ ꯑꯗꯨꯏ ꯑꯣꯏꯇꯥꯔꯗꯤ ꯑꯗꯨꯝ ꯑꯩ ꯁꯤꯒꯤ ꯇꯧꯔꯛꯏꯕ ꯅꯝꯕꯔꯁꯦ ꯁꯤꯒꯤꯁꯤꯗ ꯑꯗꯨꯝ ꯍꯣꯔꯦꯟ ꯍꯜꯂꯒ ꯐꯣꯟ ꯇꯧꯕꯤꯔꯛꯑꯣ ꯗꯤꯂꯤꯚꯔꯤ ꯂꯥꯛꯄ ꯃꯇꯝꯗ ꯄꯣꯠ ꯊꯤꯟꯕꯩꯗꯨꯗ ꯑꯣ ꯍꯣꯏ ꯍꯣꯏ ꯑꯗꯨꯗꯤ ꯑꯗꯨꯝ ꯁꯤ ꯅꯝꯕꯔꯁꯤꯗ ꯍꯥꯏꯕꯤꯔꯛꯑꯣ ꯌꯥꯝ ꯅꯨꯡꯉꯥꯏꯔꯦ ꯑꯗꯨꯏ ꯑꯣꯏꯇꯥꯔꯗꯤ ꯑꯪ ꯊꯥꯒꯠꯆꯔꯤ